ꯍꯜꯂꯣ ꯑꯁꯤ ꯔꯦꯁꯇꯨꯔꯦꯟꯒꯤ ꯃꯄꯨ ꯑꯣꯏꯕꯤꯕ꯭ꯔ ꯀꯣ ꯑꯩ ꯍꯌꯦꯡꯁꯤ ꯀꯦꯕ ꯑꯣꯗꯔ ꯇꯧꯅꯤꯡꯕ ꯅꯣꯏꯒꯤꯁꯦ ꯍꯣꯝ ꯗꯤꯂꯤꯕꯔꯤ ꯌꯥꯔꯣꯏꯗ꯭ꯔ ꯀꯣ ꯑꯗꯨꯒ ꯅꯣꯏ ꯀꯦꯁ ꯑꯣꯟ ꯗꯤꯂꯤꯕꯔꯤꯔ ꯅꯠꯇ꯭ꯔꯒ ꯑꯣꯟꯂꯥꯏꯟ ꯄꯦꯃꯦꯟ ꯇꯧꯒꯗꯧꯕ꯭ꯔ ꯑꯗꯨꯒꯤꯁꯨ ꯑꯃꯨꯛꯇꯪ ꯍꯥꯏꯕꯤꯔꯛꯄ ꯌꯥꯒꯗ꯭ꯔ